ꯏꯝꯐꯥꯜ ꯋꯦꯁ ꯖꯤꯂꯥꯗ ꯂꯩꯔꯤꯕ ꯃꯍꯩ ꯇꯝꯐꯝꯁꯪꯁꯤꯡ ꯍꯥꯏꯔꯒꯗꯤ ꯍ꯭ꯌꯨꯃꯦꯟ ꯔꯤꯁꯣꯔꯁ ꯗꯤꯄꯥꯔꯠꯃꯦꯟ ꯍꯩꯆ ꯑꯥꯔ ꯗꯤ ꯁ꯭ꯀꯨꯜ ꯁꯤꯖꯥ ꯑꯦꯀꯗꯃꯤ ꯍꯦꯜꯠ ꯑꯦꯟ ꯁꯥꯏꯟꯁ ꯖꯤ ꯄꯤ ꯋꯨꯃꯦꯟ ꯀꯣꯜꯂꯦꯠꯁ ꯇꯤ ꯖꯤ ꯍꯥꯏꯌꯔ ꯁꯦꯀꯦꯟꯗ꯭ꯔꯤ ꯁ꯭ꯀꯨꯜ ꯀꯣꯃꯦꯠ ꯀꯣꯆꯤꯡ ꯁꯦꯟꯇꯔ ꯙꯅꯃꯟꯖꯨꯔꯤ ꯌꯨꯅꯤꯕꯔꯁꯤꯇꯤ ꯒꯣꯕꯔꯃꯦꯟ ꯄꯣꯂꯤꯇꯦꯛꯅꯤꯛ ꯇꯥꯛꯌꯦꯜꯄꯥꯠ ꯃꯅꯤꯄꯨꯔ ꯇꯦꯛꯅꯤꯀꯦꯜ ꯌꯨꯅꯤꯕꯔꯁꯤꯇꯤ ꯑꯦꯝ ꯇꯤ ꯌꯨ ꯑꯦꯝ ꯑꯥꯏ ꯇꯤ ꯑꯦꯟ ꯑꯥꯏ ꯇꯤ ꯌꯨꯅꯥꯀꯣ ꯁ꯭ꯀꯨꯜ ꯑꯁꯤꯗ ꯂꯩꯔꯤꯕ ꯄꯟꯖꯔꯤꯕ ꯃꯍꯩꯔꯣꯏꯁꯪꯁꯤꯡ ꯑꯁꯤꯅ ꯁꯥꯇ꯭ꯔꯁꯤꯡꯁꯤꯗ ꯃꯍꯩꯔꯣꯏꯗ ꯃꯌꯥꯝ ꯃꯃꯥꯡꯗ ꯃꯤꯃꯥꯡ ꯊꯣꯛꯄ ꯉꯝꯅꯕ ꯃꯈꯜ ꯃꯌꯥ ꯃꯈꯜ ꯃꯈꯥ ꯀꯌꯥꯒꯤ ꯄꯔꯥ ꯇꯝꯕꯤꯗꯨꯅ ꯂꯥꯏꯔꯤꯛꯇꯗꯪ ꯅꯠꯇꯗꯅ ꯍꯥꯏꯗꯤ ꯃꯤꯃꯥꯡꯗ ꯀꯃꯥꯏꯅ ꯊꯣꯛꯄ ꯑꯗꯨꯗꯩ ꯍꯦꯟꯅ ꯁ꯭ꯄꯣꯔꯠꯁꯅꯨꯡꯗ ꯃꯥꯡꯖꯧꯅꯅ ꯁꯥꯇ꯭ꯔꯁꯤꯡꯁꯤꯗ ꯍꯤꯡꯕꯗ ꯗꯔꯀꯥꯔ ꯂꯩꯒꯗꯕ ꯑꯗꯩꯒꯤ ꯄꯨꯟꯁꯤꯁꯤꯗ ꯑꯁꯨꯝ ꯃꯃꯥꯡ ꯊꯥꯅ ꯆꯠꯂꯛꯂꯀꯥꯟꯗ ꯀꯔꯤ ꯀꯔꯤ ꯊꯦꯡꯅꯕ ꯌꯥꯕꯒꯦ ꯍꯥꯏꯕꯗꯨꯒꯤ ꯄꯥꯎꯇꯥꯛ ꯄꯤꯕꯤꯗꯨꯅ ꯅꯧꯔꯤꯀꯥꯟꯗꯒꯤ ꯑꯉꯥꯡꯁꯤꯡꯗ ꯑꯥꯉꯥꯡꯁꯤꯡꯗꯨꯕꯨ ꯇꯥꯛꯄꯤ ꯇꯝꯕꯤꯗꯨꯅ ꯂꯥꯏ ꯑꯗꯨꯅ ꯃꯈꯣꯏꯁꯤꯡꯁꯤꯡ ꯑꯁꯤꯅ ꯑꯅꯝꯕ ꯆꯥꯎꯔꯛꯂꯕ ꯃꯇꯨꯡꯗ ꯃꯤꯃꯥꯡ ꯃꯁꯛꯊꯣꯛꯄ ꯃꯤꯃꯥꯡ ꯊꯣꯛꯄꯗ ꯐꯖꯕ ꯁꯥꯇ꯭ꯔ ꯑꯣꯏꯅ ꯊꯣꯛꯂꯛꯏ ꯑꯗꯨꯒ ꯒꯣꯔꯃꯦꯟ ꯁ꯭ꯀꯨꯜꯗ ꯇꯝꯅꯕꯁꯤ ꯃꯤ ꯑꯅꯝꯕ ꯇꯝꯅꯕꯗꯤ ꯃꯌꯥꯝ ꯂꯩ ꯑꯗꯨꯕꯨ ꯄ꯭ꯔꯥꯖꯥꯁꯤꯡꯅ ꯄ꯭ꯔꯤꯐꯔ ꯇꯧ ꯀꯥꯟ ꯀꯩꯅꯣ ꯇꯧꯖꯕꯗꯤ ꯄꯥꯝꯖꯕꯗꯤ ꯑꯅꯝꯕ ꯍꯧꯖꯤꯛꯀꯤ ꯁ꯭ꯀꯨꯜ ꯄ꯭ꯔꯥꯏꯕꯦꯠ ꯑꯣꯏꯕ ꯑꯗꯩꯒꯤ ꯑꯦꯛꯁꯇ꯭ꯔꯥ ꯀꯔꯨꯀꯨꯂꯔ ꯍꯦꯟꯅ ꯌꯥꯎꯕꯒꯨꯝꯕꯁꯤꯅ ꯍꯦꯟꯅ ꯍꯦꯟꯅ ꯄꯥꯝꯅꯩ ꯑꯗꯨꯅ ꯃꯅꯤꯄꯨꯔ ꯁ꯭ꯀꯨꯜꯗ ꯒꯣꯕꯔꯃꯦꯟ ꯁ꯭ꯀꯨꯜꯗꯗꯤ ꯄꯥꯡꯅ ꯃꯆꯥ ꯃꯁꯨꯁꯤꯡꯁꯦ ꯊꯥꯅꯗꯕ꯭ꯔꯥ ꯍꯥꯏꯅ ꯈꯜꯂꯤ